ꯇꯨꯌꯦꯜꯞ ꯗꯤꯁꯦꯝꯕ꯭ꯔ ꯇꯨ ꯊꯥꯎꯟ ꯑꯥꯏꯇꯤꯟ ꯊꯥꯔꯇꯤꯟ ꯅꯕꯦꯝꯕꯔ ꯇꯨ ꯊꯥꯎꯟ ꯑꯥꯏꯇꯤꯟ ꯐꯣꯔꯇꯤꯟ ꯑꯣꯛꯇꯣꯕꯔ ꯅꯥꯏꯟꯇꯤꯟ ꯅꯥꯏꯇꯤ ꯋꯥꯟ ꯐꯤꯞꯇꯤꯟ ꯑꯣꯛꯇꯣꯕꯔ ꯅꯥꯏꯟꯇꯤꯟ ꯅꯥꯏꯇꯤ ꯇꯨ